ꯑꯥ ꯑꯁꯤ ꯃꯐꯝꯁꯦ ꯀꯦꯜꯁꯪ ꯔꯤꯁꯣꯠ ꯑꯣꯏꯕꯤꯔꯕ꯭ꯔꯥ ꯑꯣ ꯑꯩ ꯑꯩꯁꯦ ꯑꯥ ꯀꯩꯅꯣꯝꯃ ꯍꯪꯅꯤꯡꯕ ꯑꯗꯨꯒꯤ ꯇꯧꯔꯛꯏꯅꯤ ꯀꯦꯜꯁꯪ ꯔꯤꯁꯣꯠ ꯑꯦ ꯇꯦꯀꯦꯠꯁꯦ ꯀꯌꯥꯒꯨꯝꯕ ꯑꯣꯏꯕ꯭ꯔꯥ ꯑꯗꯨ ꯍꯣꯇꯦꯜꯁꯦ ꯔꯨꯝꯒꯨꯝꯕ ꯀꯔꯤꯒꯨꯝꯕꯗꯤ ꯑꯗꯨꯝ ꯐꯖꯅ ꯑꯗꯨꯝ ꯂꯩꯕ꯭ꯔꯥ ꯀꯃꯥꯏꯅ ꯇꯧꯕ꯭ꯔꯥ ꯂꯦꯛꯄ ꯈꯣꯠꯄꯒꯤ ꯑꯣ ꯑꯗꯣ ꯑꯩꯁꯦ ꯃꯤ ꯃꯔꯤ ꯃꯉꯥ ꯑꯗꯨꯝ ꯌꯥꯎꯔꯛꯀꯗꯕꯅꯦꯕ ꯑꯗꯨꯒꯤ ꯆꯥꯕ ꯈꯣꯠꯄꯒꯤꯗꯤ ꯀꯃꯥꯏꯅ ꯇꯧꯒꯦ ꯑꯣ ꯇꯤꯀꯦꯠꯁꯦ ꯀꯔꯝꯕ ꯃꯇꯝꯗ ꯄꯨꯡ ꯀꯌꯥꯒꯨꯝꯕꯒꯤ ꯑꯗꯨꯝ ꯀꯛꯄ ꯌꯥꯒꯦ ꯃꯇꯝꯁꯦ ꯀꯥꯃꯥꯏꯅ ꯇꯧꯒꯦ ꯑꯣ ꯑꯗꯣ ꯑꯩꯁꯨ ꯁꯟꯗꯦꯒꯨꯝꯕꯗ ꯂꯥꯛꯅꯤꯡꯕꯅꯦ ꯑꯗꯣ ꯁꯟꯗꯦꯒꯨꯝꯕꯁꯦ ꯑꯗꯨꯝ ꯁꯟꯗꯦ ꯑꯗꯨꯒ ꯁꯥꯇꯔꯗꯦ ꯐ꯭ꯔꯥꯏꯗꯦ ꯑꯁꯤ ꯑꯗꯨꯝ ꯍꯥꯡꯕ꯭ꯔꯥ ꯀꯥꯃꯥꯏꯅ ꯇꯧꯒꯦ ꯑꯣ ꯑꯗꯨꯗꯤ ꯌꯥꯝ ꯐꯩꯑꯦ ꯌꯥꯝ ꯅꯨꯡꯉꯥꯏꯖꯔꯦ ꯑꯩ ꯁꯣꯏꯗꯕꯤꯗ ꯁꯟꯗꯦꯗ ꯂꯥꯛꯆꯒꯦ ꯑꯩꯈꯣꯏ ꯃꯤ ꯃꯔꯤ ꯃꯉꯥ ꯇꯧꯔꯒ ꯑꯗꯣ ꯂꯥꯛꯆꯒꯦ ꯑꯗꯨꯝ ꯍꯣꯏ ꯍꯣꯏ ꯌꯥꯝ ꯅꯨꯡꯉꯥꯏꯔꯦꯀꯣ